ꯍꯜꯂꯣ ꯑꯩꯒꯤꯁꯦ ꯋꯦꯁ ꯑꯧꯊꯣꯔꯤꯇꯤ ꯃꯦꯅꯦꯁꯃꯦꯟ ꯃꯦꯅꯦꯖꯔ ꯑꯣꯊꯣꯔꯤꯇꯤꯒꯤꯅꯦ ꯑꯩꯒꯤ ꯐꯠꯇꯕ ꯗꯁꯕꯤꯟ ꯈꯔ ꯂꯩꯔꯦ ꯑꯗꯨꯅ ꯑꯐꯕꯅ ꯔꯤꯁꯥꯏꯀ꯭ꯂꯤꯡ ꯇꯧꯕꯤꯕ ꯂꯥꯛꯄ ꯌꯥꯕꯤꯒꯗ꯭ꯔ ꯍꯥꯏꯅ ꯍꯥꯏꯖꯔꯤ ꯌꯥꯔꯒꯗꯤ ꯌꯥꯔꯒꯗꯤ ꯀꯜꯂꯦꯛ ꯇꯧꯕꯤꯅꯕ ꯍꯥꯏꯖꯔꯤ